ꯑꯩꯅ ꯃꯇꯧ ꯀꯃꯥꯏꯅ ꯇꯤꯝ ꯋꯥꯔꯛ ꯇꯧꯒꯅꯤ ꯍꯥꯏꯕ ꯃꯇꯝꯗ ꯑꯩꯈꯣꯏꯒꯤ ꯈ꯭ꯋꯥꯏꯗꯒꯤ ꯊꯝꯃꯣꯏ ꯁꯦꯡꯕ ꯁꯤꯟꯁꯔꯤꯇꯤꯁꯦ ꯌꯥꯝꯅ ꯃꯔꯨ ꯑꯣꯏꯌꯦ ꯀꯔꯤꯒꯤꯅꯣ ꯍꯥꯏꯕ ꯃꯇꯝꯗ ꯊꯕꯛ ꯑꯃ ꯇꯧꯒꯅꯤ ꯍꯥꯏꯕ ꯃꯇꯝꯗ ꯋꯥꯈꯜ ꯁꯦꯡꯗꯔꯗꯤ ꯊꯕꯛ ꯇꯧꯕ ꯃꯇꯝꯗ ꯌꯥꯝꯅ ꯑꯋꯥꯕ ꯄꯤꯒꯅꯤ ꯅꯠꯇ꯭ꯔꯒ ꯑꯩꯒꯤ ꯇꯤꯝ ꯋꯥꯔꯛꯇ ꯇꯧꯕ ꯃꯇꯝꯗ ꯃꯤ ꯑꯃꯅ ꯊꯕꯛ ꯊꯝꯃꯣꯏ ꯁꯦꯡꯅ ꯅꯠꯇꯔꯒ ꯁꯦꯡꯅ ꯇꯧꯗ꯭ꯔꯗꯤ ꯃꯥꯅ ꯇꯧꯕ ꯊꯕꯛꯁꯤꯡꯁꯦ ꯃꯥꯏ ꯄꯥꯛꯄ ꯉꯝꯃꯣꯏ ꯑꯗꯨꯅ ꯇꯤꯝ ꯋꯥꯔꯛꯀꯤ ꯀꯣꯄꯦꯔꯦꯁꯟꯀꯤ ꯋꯥꯔꯛ ꯇꯧꯕ ꯃꯇꯝꯗ ꯋꯥꯈꯜ ꯁꯦꯡꯕ ꯑꯃꯗꯤ ꯊꯕꯛ ꯁꯦꯡꯕ ꯌꯥꯝꯅ ꯃꯔꯨ ꯑꯣꯏꯑꯦ ꯀꯔꯤꯒꯨꯝꯕ ꯋꯥꯈꯜ ꯁꯦꯡꯅꯗ꯭ꯔꯗꯤ ꯇꯧꯕ ꯃꯇꯝꯗ ꯑꯩꯈꯣꯏ ꯃꯅꯥꯛ ꯑꯩꯈꯣꯏ ꯅꯠꯇꯔꯒ ꯑꯩꯈꯣꯏ ꯏꯊꯟꯗ ꯌꯦꯛꯅꯕ ꯂꯩꯔꯛꯀꯅꯤ ꯑꯗꯨꯅ ꯁꯤꯟꯁꯔꯔꯤꯇꯤꯁꯤꯡꯁꯦ ꯑꯩꯈꯣꯏꯅ ꯇꯤꯝ ꯋꯥꯔꯛꯀꯤ ꯀꯣꯂꯥꯕꯣꯔꯦꯁꯟꯒꯤ ꯋꯥꯔꯛ ꯇꯧꯕ ꯃꯇꯝꯗ ꯌꯥꯝꯅ ꯃꯔꯨ ꯑꯣꯏꯑꯦ ꯑꯗꯨꯒ ꯅꯣꯂꯦꯖꯁꯤꯡ ꯃꯤ ꯃꯤꯒꯤ ꯅꯣꯂꯦꯖ ꯂꯩꯕ ꯃꯇꯝꯗ ꯅꯠꯇꯔꯒ ꯇꯤꯝ ꯑꯦꯅꯤ ꯇꯤꯝ ꯋꯥꯔꯛꯇ ꯒ꯭꯭ꯔꯨꯞ ꯅꯠꯇꯔꯒ ꯑꯦꯅꯤ ꯁꯀ꯭ꯨꯜꯒꯤ ꯊꯕꯛ ꯇꯧꯕ ꯃꯇꯝꯗ ꯀꯔꯤꯒꯨꯝꯕ ꯅꯣꯂꯦꯖ ꯂꯩꯇ꯭ꯔꯗꯤ ꯃꯤꯒꯤ ꯃꯤꯒꯤ ꯇꯣꯉꯥꯟꯕ ꯅꯣꯂꯦꯖ ꯂꯩꯅꯒꯅꯤ ꯑꯗꯨ ꯃꯇꯝꯗ ꯅꯣꯂꯦꯖꯁꯤꯡꯁꯤ ꯃꯤ ꯑꯃꯅ ꯃꯤ ꯑꯃꯒꯤ ꯅꯣꯂꯦꯖꯁꯦ ꯂꯣꯏꯅ ꯈꯪꯕ ꯉꯝꯗꯦ ꯑꯗꯨꯒ ꯅꯣꯂꯦꯖꯇꯗꯤ ꯂꯣꯏꯅ ꯇꯣꯉꯥꯟ ꯇꯣꯉꯥꯟꯕ ꯂꯩꯒꯅꯤ ꯑꯗꯨꯅ ꯑꯦꯅꯤ ꯊꯕꯛ ꯇꯧꯕ ꯃꯇꯝꯗ ꯑꯩꯈꯣꯏꯅ ꯊꯕꯛ ꯇꯧꯕ ꯃꯇꯝꯗ ꯃꯥꯒꯤ ꯅꯣꯂꯦꯖꯅ ꯀꯔꯤ ꯈꯟꯕ꯭ꯔꯥ ꯑꯗꯨꯒ ꯃꯥꯒꯤꯅ ꯀꯔꯤ ꯈꯟꯕ꯭ꯔꯥ ꯍꯥꯏꯕꯒꯤ ꯂꯣꯏꯅꯃꯛ ꯑꯩꯈꯣꯏ ꯀꯣꯂꯦꯖ ꯑꯩꯈꯣꯏ ꯃꯁꯦꯜ ꯂꯣꯏꯅ ꯍꯪꯅꯕ ꯇꯥꯕꯅꯤ ꯀꯔꯤꯒꯨꯝꯕ ꯑꯩꯅ ꯑꯩꯒꯤ ꯑꯄꯥꯝꯕ ꯑꯩꯒꯤ ꯅꯣꯂꯦꯖꯇ ꯇꯧꯕ ꯃꯇꯝꯗꯗꯤ ꯃꯥꯒꯤ ꯅꯣꯂꯦꯖꯇꯨꯅ ꯑꯃꯨꯛꯀ ꯃꯥꯅ ꯑꯃꯨꯛꯀ ꯌꯦꯡꯊꯤꯕ ꯐꯥꯎꯔꯛꯄꯒꯤ ꯑꯗꯨꯅ ꯊꯕꯛꯁꯦ ꯇꯧꯗ꯭ꯔꯤꯉꯩ ꯀꯥꯟꯗ ꯑꯩꯈꯣꯏꯅ ꯑꯃ ꯑꯃꯒꯤ ꯅꯣꯂꯦꯖꯁꯤꯡꯁꯦ ꯂꯣꯏꯅ ꯈꯪꯕꯒꯤ ꯃꯊꯧ ꯇꯥꯏ ꯑꯗꯨꯒ ꯑꯦꯅꯤ ꯊꯕꯛ ꯇꯧꯕ ꯃꯇꯝꯗ ꯑꯩꯈꯣꯏꯅ ꯊꯕꯛ ꯅꯠꯇꯔꯒ ꯇꯧꯒꯅꯤ ꯍꯥꯏꯕ ꯃꯇꯝꯗ ꯃꯇꯝꯁꯦ ꯆꯞ ꯆꯥꯅ ꯇꯧꯕ ꯀꯔꯤꯒꯨꯝꯕ ꯑꯩꯈꯣꯏꯅ ꯁꯀ꯭ꯨꯜꯒꯤ ꯊꯕꯛ ꯁꯣꯁꯤꯌꯦꯜ ꯋꯥꯔꯛ ꯇꯧꯒꯅꯤ ꯍꯥꯏꯕ ꯃꯇꯝꯗ ꯑꯣꯐꯤꯁꯀꯤ ꯊꯕꯛ ꯇꯧꯒꯅꯤ ꯍꯥꯏꯕ ꯃꯇꯝꯗ ꯂꯣꯏꯅꯃꯛ ꯀꯧꯔꯛꯄ ꯃꯇꯝꯗ ꯃꯇꯝꯁꯦ ꯆꯥꯅ ꯊꯣꯛꯄ ꯄꯨꯡ ꯅꯤꯄꯥꯜꯗ ꯍꯧꯒꯅꯤ ꯍꯥꯏꯕ ꯃꯇꯝꯗ ꯅꯤꯄꯥꯜ ꯇꯥꯗ꯭ꯔꯤꯉꯩ ꯀꯥꯟꯗ ꯂꯥꯛꯅꯕ ꯑꯗꯨꯅ ꯄꯪꯆꯨꯌꯦꯂꯤꯇꯤ ꯇꯥꯏꯝ ꯁꯤꯡꯁꯤ ꯃꯇꯝ ꯆꯥꯕꯁꯦ ꯌꯥꯝꯅ ꯃꯔꯨ ꯑꯣꯏꯌꯦ ꯃꯇꯝ ꯆꯥꯅ ꯊꯣꯛꯄ ꯃꯇꯝꯗ ꯊꯕꯛ ꯇꯧꯕ ꯃꯇꯝꯗ ꯃꯇꯝ ꯆꯥꯅ ꯂꯣꯏꯁꯤꯟꯕ ꯉꯝꯒꯅꯤ ꯀꯔꯤꯒꯨꯝꯕ ꯃꯇꯝ ꯆꯥꯅ ꯊꯣꯛꯄ ꯉꯝꯗ꯭ꯔꯗꯤ ꯊꯕꯛꯁꯤꯡꯁꯦ ꯑꯩꯈꯣꯏꯗ ꯍꯦꯟꯅ ꯋꯥꯍꯟꯒꯅꯤ ꯊꯕꯛꯁꯤꯡ ꯂꯣꯏꯕ ꯉꯝꯃꯣꯏ ꯊꯕꯛ ꯃꯇꯝ ꯆꯥꯅ ꯆꯥꯅ ꯊꯕꯛ ꯇꯧꯔꯛꯄ ꯃꯇꯝꯗ ꯊꯣꯛꯅꯕ ꯃꯇꯝꯗꯗꯤ ꯌꯥꯝꯅ ꯅꯨꯡꯉꯥꯏꯕ ꯄꯤꯒꯅꯤ ꯊꯕꯛ ꯇꯧꯕ ꯃꯇꯝꯗ ꯋꯥꯁꯨ ꯋꯥꯔꯣꯏ ꯑꯗꯨ ꯃꯇꯝꯗ ꯊꯕꯛ ꯇꯧꯕ ꯃꯇꯝꯗ ꯗ꯭ꯌꯨꯇꯤꯐꯨꯜ ꯌꯥꯝꯅ ꯃꯥꯒꯤ ꯊꯕꯛ ꯅꯠꯇ꯭ꯔꯒ ꯑꯩꯒꯤ ꯊꯕꯛ ꯇꯧꯕ ꯃꯇꯝꯗ ꯑꯩꯒꯤ ꯊꯕꯛꯇꯨꯗꯤ ꯑꯩꯅ ꯏꯁꯥꯅ ꯐꯖꯅ ꯇꯧꯕ ꯃꯊꯧ ꯇꯥꯏ ꯀꯔꯤꯒꯨꯝꯕ ꯃꯥꯅ ꯊꯕꯛ ꯇꯧꯋꯦ ꯍꯥꯏꯔꯒ ꯃꯥꯕꯨ ꯌꯦꯡꯊꯤꯔꯒ ꯂꯩꯕ ꯌꯥꯗꯦ ꯑꯩꯅ ꯊꯕꯛ ꯇꯧꯕ ꯃꯇꯝꯗ ꯑꯩꯅ ꯁꯦꯡꯕ ꯁꯦꯡꯗꯕ ꯌꯥꯈ꯭ꯔꯕ꯭ꯔꯥ ꯅꯠꯇꯔꯒ ꯌꯦꯗ꯭ꯔꯕꯥ ꯍꯥꯏꯕꯗꯨ ꯑꯩꯅ ꯏꯁꯥꯅ ꯂꯣꯏꯅ ꯈꯪꯕ ꯃꯊꯧ ꯇꯥꯏ ꯑꯗꯨꯅ ꯊꯕꯛ ꯇꯧꯕ ꯃꯇꯝꯗ ꯑꯩꯈꯣꯏ ꯏꯁꯥ ꯏꯁꯥꯅ ꯗ꯭ꯌꯨꯇꯤ ꯗ꯭ꯌꯨꯇꯤꯐꯨꯜ ꯑꯣꯏꯍꯟꯕ ꯇꯥꯏ ꯑꯗꯨꯅ ꯃꯥꯒꯤꯅ ꯐꯖꯅ ꯇꯧꯗꯦ ꯅꯠꯇꯔꯒ ꯑꯩꯒꯤꯅ ꯐꯖꯅ ꯇꯧꯗꯦ ꯍꯥꯏꯅ ꯃꯤ ꯌꯦꯡꯂꯒ ꯂꯩꯔꯗꯤ ꯑꯗꯨꯗꯤ ꯌꯥꯔꯣꯏ ꯀꯔꯤꯒꯨꯝꯕ ꯑꯩꯅ ꯊꯕꯛ ꯇꯧꯒꯅꯤ ꯍꯥꯏꯕ ꯃꯇꯝꯗ ꯏꯁꯥꯅ ꯊꯕꯛꯁꯦ ꯃꯤꯕꯨ ꯌꯦꯡꯗꯅ ꯑꯩ ꯏꯁꯥꯅ ꯐꯥꯅꯤꯡꯉꯥꯏ ꯍꯣꯠꯅꯕ ꯇꯥꯏ ꯑꯗꯨꯒ ꯑꯦꯅꯤ ꯑꯩꯈꯣꯏꯅ ꯊꯕꯛ ꯂꯣꯏꯅꯃꯛ ꯇꯧꯕ ꯃꯇꯝꯗ ꯀꯣꯑꯣꯄꯔꯦꯁꯟꯁꯦ ꯂꯣꯏꯃꯅꯃꯛ ꯑꯃ ꯑꯃ ꯂꯣꯏꯅꯃꯛ ꯋꯥꯈꯜ ꯃꯥꯟꯅꯕꯁꯦ ꯌꯥꯝꯅ ꯃꯊꯧ ꯇꯥꯏ ꯀꯔꯤꯒꯨꯝꯕ ꯋꯥꯈꯜ ꯃꯥꯟꯅꯗꯕ ꯃꯇꯝꯗꯗꯤ ꯊꯕꯛꯁꯦ ꯑꯩꯈꯣꯏ ꯀꯩꯗꯧꯅꯨꯡꯗꯁꯨ ꯃꯥꯏ ꯄꯥꯛꯄ ꯉꯝꯗꯦ ꯀꯔꯤꯒꯤꯅꯣ ꯍꯥꯏꯕ ꯃꯇꯝꯗ ꯇꯤꯝ ꯑꯃ ꯂꯩꯔꯒ ꯇꯤꯝ ꯃꯤ ꯑꯃꯅ ꯑꯅꯤ ꯅꯠꯇꯔꯒ ꯃꯤ ꯑꯃ ꯑꯅꯤꯅ ꯊꯕꯛ ꯇꯧꯁꯤ ꯍꯥꯏꯕ ꯃꯇꯝꯗ ꯃꯣꯏꯅ ꯀꯣꯑꯣꯄꯔꯦꯁꯟ ꯄꯤ ꯄꯤꯔꯕ ꯃꯇꯝꯗꯗꯤ ꯇꯤꯝꯗ ꯌꯥꯝ ꯑꯋꯥꯕ ꯄꯤꯒꯅꯤ ꯑꯗꯨꯅ ꯊꯕꯛꯁꯤꯡꯁꯦ ꯄꯨꯟꯅ ꯀꯣꯑꯣꯄꯦꯔꯦꯁꯟꯗ ꯋꯥꯈꯜ ꯃꯥꯟꯅꯔꯒ ꯇꯧꯕ ꯃꯇꯝꯗꯗꯤ ꯊꯕꯛ ꯋꯥꯕꯁꯤꯡꯁꯦ ꯑꯩꯈꯣꯏꯅ ꯂꯥꯏꯊꯣꯛꯄ ꯉꯝꯒꯅꯤ ꯄꯨꯟꯅ ꯂꯥꯏꯊꯣꯛꯄ ꯉꯝꯒꯅꯤ ꯊꯕꯛ ꯇꯧꯕ ꯃꯇꯝꯗ ꯄꯣꯠ ꯆꯩꯁꯤꯡ ꯅꯠꯇꯔꯒ ꯋꯥꯅ ꯊꯕꯛ ꯁꯨꯅꯤꯡꯉꯥꯏ ꯅꯠꯇꯔꯒ ꯌꯥꯝ ꯂꯩꯕ ꯃꯇꯝꯗ ꯑꯩꯈꯣꯏꯅ ꯄꯨꯟꯅ ꯀꯣꯑꯣꯄꯔꯦꯁꯟ ꯇꯧꯔꯒ ꯊꯕꯛ ꯇꯧꯕ ꯃꯇꯝꯗ ꯑꯩꯈꯣꯏ ꯊꯕꯛꯁꯤꯡꯁꯦ ꯌꯥꯝꯅ ꯂꯥꯏꯅ ꯂꯣꯏꯁꯤꯟꯕ ꯉꯝꯒꯅꯤ ꯃꯇꯝꯁꯨ ꯌꯥꯝꯅ ꯂꯧꯔꯣꯏ ꯑꯗꯨꯅ ꯃꯇꯝ ꯆꯥꯅ ꯂꯣꯁꯤꯟꯕꯁꯨ ꯉꯝꯒꯅꯤ ꯑꯗꯨꯅ ꯑꯦꯅꯤꯋꯦ ꯊꯕꯛ ꯇꯧꯕ ꯃꯇꯝꯗ ꯑꯩꯈꯣꯏꯅ ꯌꯥꯝꯅ ꯆꯥꯎꯈꯠꯅꯕ ꯍꯣꯠꯅꯕ ꯇꯥꯕꯅꯤ ꯑꯩꯈꯣꯏꯅ ꯊꯕꯛ ꯇꯧꯋꯤ ꯍꯥꯏꯔꯒ ꯄꯨꯡꯇꯧ ꯇꯧꯔꯣꯏ ꯇꯧꯕ ꯃꯇꯝꯗꯗꯤ ꯑꯩꯈꯣꯏꯅ ꯀꯃꯥꯏꯅ ꯇꯧꯔꯗꯤ ꯁꯤꯒꯤ ꯊꯕꯛꯁꯦ ꯌꯥꯒꯦꯔꯥ ꯀꯃꯥꯏꯅ ꯇꯧꯔꯗꯤ ꯃꯥꯏ ꯄꯥꯛꯀꯅꯤ ꯍꯥꯏꯕꯁꯤꯡꯁꯨ ꯌꯥꯝꯅ ꯈꯪꯕ ꯃꯊꯧ ꯇꯥꯏ ꯑꯗꯨꯅ ꯑꯩꯈꯣꯏꯅ ꯊꯕꯛ ꯇꯧꯕ ꯃꯇꯝꯗꯗꯤ ꯇꯧꯕ ꯃꯇꯝꯗ ꯇꯨꯡꯒꯤ ꯂꯥꯛꯀꯗꯕ ꯑꯗꯨꯒꯤ ꯈꯜꯂꯒ ꯐꯖꯅ ꯇꯧꯕ ꯊꯋꯥꯏ ꯍꯛꯆꯥꯡ ꯋꯥꯈꯜ ꯆꯪꯅ ꯁꯦꯡꯅ ꯄꯨꯛꯅꯤꯡ ꯆꯪꯅ ꯇꯧꯕ ꯇꯥꯏ ꯑꯗꯨꯒ ꯑꯩꯈꯣꯏ ꯃꯆꯥ ꯃꯁꯦꯟꯅ ꯊꯕꯛ ꯇꯧꯕ ꯃꯇꯝꯗ ꯑꯁꯣꯏꯕꯁꯨ ꯀꯌꯥ ꯂꯩꯔꯝꯒꯅꯤ ꯑꯗꯨꯒꯤ ꯑꯁꯣꯏꯕꯁꯤꯡꯁꯦ ꯃꯤꯕꯨ ꯁꯣꯌꯦ ꯍꯥꯏꯅ ꯍꯥꯏꯔꯒ ꯆꯩ ꯆꯩꯗ꯭ꯔꯤꯉꯩ ꯀꯥꯟꯗ ꯃꯥꯒꯤ ꯑꯁꯣꯏꯕꯁꯦ ꯑꯣ ꯃꯥꯁꯨ ꯁꯣꯏꯈ꯭ꯔꯦ ꯑꯩꯁꯨ ꯁꯣꯏꯈ꯭ꯔꯦ ꯍꯥꯏꯅ ꯉꯥꯛꯄꯤꯕꯁꯤ ꯂꯩꯕ ꯇꯥꯕꯅꯤ ꯀꯔꯤꯒꯨꯝꯕ ꯑꯗꯨꯒꯤ ꯉꯥꯛꯄꯤꯕ ꯉꯥꯛꯄꯤꯕꯒꯤ ꯋꯥꯈꯜꯁꯤ ꯂꯩꯇ꯭ꯔꯗꯤ ꯇꯤꯝ ꯋꯥꯔꯛ ꯇꯧꯕ ꯃꯇꯝꯗ ꯊꯕꯛ ꯇꯧꯕ ꯃꯇꯝꯗ ꯀꯩꯗꯧꯉꯩꯗꯁꯨ ꯃꯥꯏ ꯄꯥꯛꯄ ꯉꯝꯃꯣꯏ ꯀꯔꯤꯒꯤꯅꯣ ꯍꯥꯏꯕ ꯃꯇꯝꯗꯗꯤ ꯃꯥꯒꯤ ꯊꯕꯛꯁꯦ ꯃꯥꯅ ꯃꯥ ꯁꯣꯏꯈ꯭ꯔꯦ ꯍꯥꯏꯅ ꯉꯥꯛꯄꯤꯕ ꯉꯝꯗ꯭ꯔꯗꯤ ꯀꯔꯤꯒꯨꯝꯕ ꯑꯩꯈꯣꯏꯅ ꯁꯣꯏ ꯁꯣꯏꯔꯛꯄ ꯃꯇꯝꯗꯗꯤ ꯃꯥꯅꯁꯨ ꯑꯩꯈꯣꯏꯕꯨ ꯉꯥꯛꯄꯤꯕ ꯉꯝꯃꯣꯏ ꯑꯗꯨ ꯃꯥꯅ ꯂꯩꯕ ꯃꯇꯝꯗꯗꯤ ꯃꯥꯒ ꯅꯠꯇꯔꯒ ꯅꯪꯒꯤ ꯃꯦꯝꯕꯔꯁꯤꯡꯒ ꯑꯋꯥꯕꯁꯤꯡ ꯅꯠꯇꯔꯒ ꯌꯥꯝꯅ ꯄꯤꯔꯛꯀꯅꯤ ꯑꯗꯨꯅ ꯑꯩꯈꯣꯏꯅ ꯊꯕꯛ ꯇꯧꯕ ꯃꯇꯝꯗꯁꯨ ꯁꯣꯏꯕ ꯀꯌꯥꯝ ꯂꯩꯔꯁꯨ ꯉꯥꯛꯄꯤꯕ ꯇꯥꯏ ꯑꯗꯨꯒ ꯂꯤꯗꯔꯁꯤꯞ ꯑꯣꯏꯕ ꯃꯇꯝꯗ ꯑꯩꯈꯣꯏꯅ ꯑꯦꯅꯤ ꯊꯕꯛ ꯂꯩꯕ ꯃꯇꯝꯗ ꯊꯕꯛ ꯇꯧꯕ ꯃꯇꯝꯗ ꯂꯤꯗꯔ ꯑꯃ ꯌꯥꯎꯒꯅꯤ ꯂꯤꯗꯔ ꯑꯗꯨꯅ ꯂꯤꯗꯔ ꯋꯥꯔꯛꯁꯤꯡ ꯂꯣꯏꯅ ꯂꯩꯕ ꯇꯥꯕꯅꯤ ꯂꯣꯏꯅꯃꯛ ꯊꯕꯛ ꯇꯧꯕ ꯃꯇꯝꯗ ꯏꯁꯥ ꯏꯁꯥꯅ ꯑꯩꯁꯨ ꯂꯤꯗꯔꯅꯤ ꯍꯥꯏꯅ ꯈꯜꯂꯒ ꯊꯕꯛ ꯑꯃ ꯇꯧꯕ ꯃꯇꯝꯗ ꯃꯤꯕꯨꯨ ꯃꯈꯥꯗ ꯊꯝꯗꯕꯤꯗ ꯑꯩꯁꯨ ꯂꯤꯗꯔꯅꯤ ꯍꯥꯏꯅ ꯑꯩꯈꯣꯏ ꯑꯩꯈꯣꯏꯅꯁꯨ ꯃꯤꯕꯨ ꯐꯥꯅꯤꯡꯉꯥꯏ ꯁꯦꯝꯅꯕ ꯍꯣꯠꯅꯕ ꯇꯥꯕꯅꯤ ꯑꯃꯅ ꯈ꯭ꯋꯥꯏꯗꯒꯤ ꯃꯔꯨ ꯑꯣꯏꯕꯁꯦ ꯑꯩꯈꯣꯏꯅ ꯊꯕꯛ ꯇꯧꯕ ꯃꯇꯝꯗꯗꯤ ꯃꯇꯝ ꯆꯥꯅ ꯇꯧꯕ ꯑꯗꯨꯒ ꯑꯩꯈꯣꯏꯒꯤ ꯇꯧꯕ ꯃꯇꯝꯗ ꯃꯥꯅ ꯌꯥꯕ꯭ꯔꯥ ꯅꯠꯇꯔꯒ ꯃꯥꯅ ꯇꯧꯕꯗ ꯌꯥꯈ꯭ꯔꯕ꯭ꯔꯥ ꯑꯩꯅ ꯇꯧꯕꯗ ꯌꯥꯈ꯭ꯔꯕꯅ ꯑꯃ ꯑꯃꯒꯤ ꯋꯥꯈꯜꯁꯨ ꯂꯣꯏꯅ ꯈꯪꯕꯒꯤ ꯃꯊꯧ ꯇꯥꯏ ꯑꯗꯨꯒ ꯃꯇꯝꯁꯤꯡ ꯆꯥꯎꯅ ꯊꯣꯛꯄ ꯊꯕꯛ ꯇꯧꯕ ꯃꯇꯝꯗ ꯌꯥꯝꯅ ꯃꯊꯧ ꯇꯥꯏ ꯑꯗꯨ ꯃꯇꯝꯗ ꯊꯕꯛ ꯇꯧꯕ ꯃꯇꯝꯗ ꯑꯩꯈꯣꯏꯅ ꯑꯃꯨꯛꯀ ꯌꯥꯝꯅ ꯋꯥꯈꯜ ꯁꯦꯡꯅ ꯇꯧꯕ ꯑꯗꯨꯒ ꯑꯃ ꯑꯃ ꯋꯥꯈꯜ ꯃꯥꯟꯅꯕꯁꯦ ꯌꯥꯝ ꯃꯊꯧ ꯇꯥꯏ ꯑꯗꯨꯃꯥꯏꯅ ꯇꯧꯕ ꯃꯇꯝꯗ ꯍꯦꯟꯅ ꯍꯦꯟꯅ ꯑꯩꯈꯣꯏꯅ ꯆꯥꯎꯈꯠꯄ ꯄꯨꯔꯛꯀꯅꯤ ꯑꯗꯨꯒ ꯑꯁꯣꯏꯕꯁꯨ ꯉꯥꯛꯄꯤꯕ ꯗꯔꯀꯥꯔ ꯇꯥꯏ ꯑꯁꯣꯏꯕꯁꯤ ꯂꯣꯏꯅꯃꯛ ꯂꯩꯕ ꯇꯥꯕꯅꯤ ꯃꯤ ꯍꯥꯏꯕ ꯁꯣꯏꯗꯕ ꯀꯅꯥꯁꯨ ꯂꯩꯇꯦ ꯑꯗꯨꯃꯥꯏꯅ ꯇꯧꯕ ꯃꯇꯝꯗꯗꯤ ꯑꯩꯈꯣꯏꯒꯤ ꯂꯤꯗꯔꯁꯤꯞ ꯋꯥꯔꯛꯁꯦ ꯐꯖꯅ ꯃꯥꯏ ꯄꯥꯛꯄ ꯉꯝꯒꯅꯤ ꯑꯗꯨꯒ ꯑꯩꯈꯣꯏꯅ ꯊꯕꯛ ꯇꯧꯕ ꯃꯇꯝꯗ ꯃꯤꯒꯤ ꯑꯁꯣꯏꯕ ꯌꯦꯡꯗꯕꯤꯗ ꯁꯦꯡꯅ ꯇꯧꯕ ꯃꯇꯝꯗꯗꯤ ꯑꯩꯈꯣꯏꯅ ꯇꯧꯒꯅꯤ ꯍꯥꯏꯕ ꯃꯇꯝ ꯂꯤꯗꯔꯁꯤꯞ ꯀꯣꯂꯥꯕꯣꯔꯦꯁꯟꯁꯦ ꯇꯤꯝ ꯋꯥꯔꯛꯁꯦ ꯑꯩꯈꯣꯏꯅ ꯐꯖꯅ ꯑꯣꯔꯒꯅꯥꯏꯖꯦꯁꯟ ꯇꯧꯕ ꯉꯝꯒꯅꯤ